ꯑꯩꯈꯣꯏꯒꯤ ꯌꯨꯝꯊꯪꯅꯕꯗ ꯂꯩꯕꯒꯤ ꯌꯨꯝꯒꯤ ꯈꯨꯗꯣꯡ ꯆꯥꯕꯗꯤ ꯄꯤꯗꯦ ꯑꯗꯨꯒ ꯂꯝ ꯀꯣꯏꯕꯁꯤꯡꯅ ꯍꯩꯍꯟꯕꯗ ꯃꯈꯣꯏꯅ ꯊꯦꯡꯅꯕ ꯈꯨꯗꯣꯡ ꯆꯥꯕꯗꯨ ꯂꯩꯇꯦ ꯃꯔꯝꯗꯤ ꯑꯩꯈꯣꯏ ꯁꯤꯗ ꯇꯨꯔꯤꯁ ꯏꯁꯄꯣꯠ ꯂꯩꯇꯦ